ꯍꯂꯣ ꯑꯣ ꯅꯣꯠ ꯇꯦꯟ ꯒꯨꯝꯕꯗ ꯂꯩꯔꯣꯏꯗ꯭ꯔꯣ ꯂꯨꯄꯥ ꯂꯤꯁꯤꯡ ꯇꯔꯥ ꯃꯨꯛ ꯄꯤꯕꯗ ꯑꯣ ꯑꯗꯨꯗꯤ ꯂꯥꯛꯑꯒ ꯌꯦꯡꯖꯒꯦ ꯃꯐꯝ ꯀꯗꯥꯏꯋꯥꯏꯗꯅꯣ ꯑꯣ ꯑꯗꯨꯗꯤ ꯂꯥꯛꯑꯒ ꯌꯦꯡꯖꯒꯦ ꯑꯗꯨꯒ ꯑꯄꯥꯝꯕꯗꯣ ꯈꯜꯂꯒ ꯂꯧꯔꯒꯦ